ꯑꯩꯍꯥꯛꯅ ꯂꯥꯏꯅꯤꯡꯕ ꯑꯃ ꯑꯣꯏꯅ ꯑꯩꯈꯣꯏꯅ ꯂꯧꯔꯤꯕ ꯊꯧꯗꯥꯡ ꯑꯁꯤ ꯃꯤꯄꯨꯝ ꯈꯨꯗꯤꯡꯃꯛꯄꯨ ꯏꯁꯣꯔ ꯊꯥꯖꯍꯟꯕ ꯏꯁꯣꯔ ꯅꯤꯡꯕꯅ ꯑꯩꯈꯣꯏ ꯐꯠꯇꯕ ꯂꯝꯕꯤ ꯆꯠꯀꯗꯕꯗꯒꯤ ꯉꯥꯛꯊꯣꯛꯄ ꯉꯝꯃꯤ ꯑꯃꯗꯤ ꯑꯩꯈꯣꯏꯅ ꯃꯤꯉꯣꯟꯗ ꯐꯠꯇꯕ ꯋꯥꯍꯩ ꯍꯥꯏꯕ ꯉꯝꯗꯦ ꯑꯐꯕ ꯑꯆꯨꯝꯕ ꯂꯝꯕꯤꯗ ꯑꯩꯈꯣꯏꯅ ꯄꯨꯒꯅꯤ ꯍꯥꯏꯔꯤꯕ ꯑꯐꯕ ꯑꯆꯨꯝꯕ ꯂꯝꯕꯤꯁꯤ ꯄꯨꯔꯒꯗꯤ ꯁꯣꯁꯥꯏꯇꯤꯗ ꯀ꯭ꯔꯥꯏꯝ ꯊꯣꯛꯏꯕ ꯃꯌꯥꯝꯁꯦ ꯊꯣꯛꯍꯟꯅꯕꯒꯤ ꯃꯇꯥꯡꯗ ꯑꯩꯈꯣꯏ ꯁꯔꯨꯛ ꯈꯔꯗꯤ ꯀꯟꯕ ꯉꯝꯃꯤ ꯂꯥꯏꯅꯤꯡꯕꯅ ꯋꯥꯈꯜ ꯄꯨꯛꯅꯤꯡ ꯅꯨꯡꯉꯥꯏꯍꯜꯂꯤ ꯂꯥꯏ ꯅꯤꯡꯕꯅ ꯄꯨꯟꯁꯤ ꯅꯨꯡꯁꯥꯡꯅ ꯂꯩꯕ ꯉꯝꯍꯜꯂꯤ